ꯑꯩꯈꯣꯏꯒꯤ ꯖꯒꯥꯁꯤꯗꯗꯤ ꯇꯨꯔꯤꯖꯝꯒꯤ ꯄ꯭ꯂꯦꯁꯁꯤ ꯀꯌꯥ ꯂꯩꯕ ꯅꯠꯇꯕꯅꯤꯅ ꯇꯨꯔꯤꯁ ꯒꯥꯏꯠꯀꯨꯝꯕ ꯑꯗꯨꯝꯕ ꯑꯗꯒꯤ ꯀꯦꯞꯀꯨꯝꯕ ꯀꯩꯒꯨꯝꯕ ꯑꯗꯨꯝꯕꯗꯤ ꯂꯩꯇꯦ ꯊꯣꯏꯅ ꯑꯗꯨꯅ ꯑꯇꯣꯞꯄ ꯐꯣꯔꯦꯟꯅꯔ ꯀꯩꯀꯩ ꯂꯥꯛꯄ ꯂꯩꯇꯕꯅꯤꯅ ꯃꯣꯏꯒꯤ ꯂꯦꯡꯒ꯭ꯋꯦꯖꯁꯤꯗꯤ ꯁꯦꯡꯅ ꯍꯥꯏꯕ ꯃꯇꯝꯗ ꯑꯩꯈꯣꯏ ꯃꯅꯤꯄꯨꯔ ꯃꯆꯥ ꯀꯣꯏꯕ ꯂꯥꯛꯄꯅꯤꯅ ꯃꯈꯣꯏꯒꯤ ꯂꯦꯡꯒ꯭ꯋꯦꯖꯁꯤꯗꯤ ꯑꯩꯈꯣꯏꯅ ꯉꯥꯡꯅꯔꯤꯕ ꯂꯦꯡꯒ꯭ꯋꯦꯖꯁꯤ ꯑꯣꯏꯅ ꯑꯌꯥꯝꯕ ꯁꯨꯝ ꯁꯤꯖꯤꯟꯅꯔꯒ ꯉꯥꯡꯅꯩ ꯑꯗꯨꯗ ꯏꯪꯂꯤꯁ ꯉꯥꯡꯕ ꯀꯔꯤ ꯍꯤꯟꯗꯤ ꯉꯥꯡꯕ ꯀꯩꯗꯧꯕ ꯑꯗꯨꯃꯗꯤ ꯍꯣꯏ ꯅꯣꯡꯐꯥꯗꯣꯛꯇꯤ ꯌꯥꯎꯋꯤ ꯑꯩꯈꯣꯏꯒꯤ ꯃꯌꯥꯡ ꯃꯆꯥ ꯀꯣꯏꯕ ꯂꯥꯛꯄ ꯍꯤꯟꯗꯤ ꯏꯪꯂꯤꯁ ꯉꯥꯡꯕ ꯑꯗꯨꯝꯕ ꯑꯗꯨꯝ ꯈꯔ ꯈꯔ ꯂꯥꯛꯇꯕꯗꯤ ꯅꯠꯇꯦ ꯑꯗꯨꯝ ꯂꯥꯛꯏ